ꯃꯩꯒꯤ ꯔꯤꯆꯥꯔꯖꯁꯨ ꯀꯥꯞꯄ ꯌꯥꯔꯦ ꯑꯩꯈꯣꯏꯅ ꯑꯩꯈꯣꯏꯒꯤ ꯂꯝꯁꯤꯗꯒꯤ ꯑꯇꯣꯞꯄ ꯑꯃꯗ ꯊꯥꯒꯦ ꯍꯥꯏꯔꯁꯨ ꯑꯗꯨꯝ ꯖꯤ ꯄꯦꯗ ꯀꯥꯞꯄ ꯌꯥꯔꯦ ꯊꯥꯗꯣꯛ ꯊꯥꯖꯤꯟ ꯇꯧꯔꯦ ꯑꯩꯅ ꯑꯇꯣꯞꯄ ꯃꯤ ꯑꯃꯗ ꯊꯥꯅꯤꯡꯉꯦ ꯍꯥꯏꯔꯁꯨ ꯑꯗꯨꯝ ꯊꯥꯔꯦ ꯕꯖꯥꯔ ꯆꯠꯂꯒ ꯄꯣꯠ ꯆꯩ ꯈꯔ ꯂꯩꯔꯨꯒꯦ ꯍꯥꯏꯔꯁꯨ ꯄꯩꯁꯥ ꯈꯨꯗꯣꯡꯆꯥꯗ꯭ꯔꯁꯨ ꯀꯦꯁ ꯑꯣꯏꯅ ꯂꯩꯇ꯭ꯔꯒꯁꯨ ꯖꯤ ꯄꯦꯗꯒꯤ ꯑꯗꯨꯝ ꯀꯥꯞꯄ ꯌꯥꯔꯦ ꯖꯤ ꯄꯦꯅ ꯄꯤꯔꯤꯕ ꯈꯨꯗꯣꯡꯆꯥꯕꯁꯤꯗ ꯑꯩꯈꯣꯏꯅ ꯑꯩꯅ ꯑꯇꯣꯞꯄ ꯃꯤ ꯑꯃꯗ ꯄꯩꯁꯥꯁꯦ ꯊꯥꯒꯤꯒꯦ ꯍꯥꯏꯕ ꯑꯣꯏꯔꯒꯁꯨ ꯅꯠꯇ꯭ꯔꯒꯅ ꯃꯣꯏꯅ ꯑꯩꯈꯣꯏꯗ ꯊꯥꯔꯛꯀꯦ ꯍꯥꯏꯕ ꯑꯣꯏꯔꯁꯨ ꯑꯗꯨꯝ ꯊꯥꯗꯣꯛ ꯊꯥꯖꯤꯟ ꯇꯧꯅꯔꯦ ꯄꯣꯠ ꯆꯩ ꯂꯩꯕꯒꯤ ꯑꯣꯏꯒꯦꯔꯥ ꯗꯤꯂꯤꯕꯔꯤ ꯂꯥꯛꯄ ꯑꯣꯏꯒꯦꯔꯥ ꯂꯥꯛꯄ ꯑꯣꯏꯔꯁꯨ ꯃꯣꯏꯅ ꯄꯩꯁꯥ ꯀꯔꯤ ꯀꯔꯤ ꯍꯥꯏꯔꯒꯗꯤ ꯖꯤ ꯄꯦꯗꯒꯤ ꯑꯗꯨꯝ ꯀꯥꯞꯄꯦ ꯃꯈꯣꯏꯅ ꯄꯩꯁꯥ ꯍꯜꯂꯛꯑꯝꯃꯁꯨ ꯖꯤ ꯄꯦꯗ ꯑꯗꯨꯝ ꯀꯥꯞꯁꯤꯜꯂꯝꯃꯦ